ꯀꯔꯤ ꯀꯔꯤ ꯑꯄꯥꯝꯕ ꯑꯥꯎ ꯑꯣ ꯌꯦꯟꯁꯥꯡ ꯑꯣ ꯌꯦꯟꯁꯥꯡꯁꯦ ꯂꯣꯏ ꯁꯨꯅꯕ ꯂꯩꯖꯔꯤꯌꯦ ꯀꯔꯤ ꯑꯄꯥꯝꯕ ꯂꯩꯒꯦ ꯀꯣꯕꯤ ꯂꯩꯁꯨ ꯂꯩ ꯐꯨꯜꯁꯨ ꯂꯩ ꯈꯥꯃꯦꯟ ꯑꯁꯤꯟꯕꯤ ꯂꯩ ꯂꯣꯏꯅ ꯂꯩ

ꯂꯩ ꯂꯩ

ꯌꯥꯅꯤ ꯌꯥꯅꯤ ꯂꯩꯅꯤ ꯂꯩꯅꯤ ꯀꯦꯖꯤ ꯀꯌꯥ ꯄꯥꯝꯕꯤꯔꯤꯅꯣ ꯍꯋꯥꯏꯗꯤ ꯑꯣ ꯃꯄꯨꯟꯒꯤꯁꯨ ꯂꯩ ꯀꯩꯖꯤ ꯑꯣꯟꯕꯁꯨ ꯂꯩ ꯑꯣ ꯑꯄꯥꯝꯕ ꯂꯣꯏ ꯐꯪꯕꯤꯒꯅꯤꯌꯦ ꯀꯔꯝꯕ ꯃꯇꯝꯗ ꯂꯥꯛꯄꯤꯗꯣꯏꯅꯣ ꯐꯝꯃꯤ ꯐꯝꯃꯤ ꯑꯣ ꯑꯩꯒꯤ ꯇꯨꯀꯥꯟꯁꯤꯗꯤꯅꯦ ꯑꯇꯣꯞꯄ ꯃꯤꯒ ꯗꯨꯀꯥꯟꯒ ꯃꯥꯟꯅꯔꯣꯏ ꯑꯇꯦꯛ ꯑꯅꯧ ꯌꯥꯝ ꯂꯣꯏ ꯐꯪꯉꯦ ꯍꯣꯏ ꯍꯣꯏ ꯍꯣꯏ ꯑꯣ ꯑꯇꯣꯞꯄ ꯃꯤꯁꯨ ꯂꯩꯀꯥꯏꯗꯩꯁꯨ ꯄꯨꯕꯤꯔꯛꯑꯣ ꯑꯩ ꯄꯩꯁꯥ ꯑꯗꯨꯝ ꯇꯥꯖꯒꯦ ꯑꯣ ꯑꯣ ꯍꯣꯏ ꯃꯤ ꯈꯔ ꯌꯥꯝ ꯄꯨꯁꯟꯕꯤꯔꯛꯑꯣ ꯑꯧ ꯑꯇꯦꯛ ꯑꯅꯧ ꯑꯣ ꯂꯥꯛꯑꯝꯗꯥꯏꯗꯅꯦ ꯑꯣ ꯉꯥ ꯌꯣꯟꯕꯁꯨ ꯂꯣꯏ ꯂꯩ ꯑꯣ ꯁꯥꯔꯅ ꯂꯥꯛꯑꯝꯗꯥꯏꯗ ꯐꯣꯟ ꯑꯝꯇꯪ ꯇꯧꯕꯤꯔꯛꯑꯣ ꯐꯔꯦ ꯐꯔꯦ ꯊꯝꯖꯔꯒꯦ